ꯑꯩꯈꯣꯏ ꯊꯧꯕꯥꯜ ꯂꯣꯝꯗ ꯃꯔꯨꯑꯣꯏꯅ ꯑꯩꯈꯣꯏꯅ ꯃꯥꯌꯣꯛꯅꯔꯤꯁꯤ ꯒꯥꯔꯤ ꯌꯥꯝꯅ ꯆꯤꯟꯕ ꯃꯔꯝꯗꯤ ꯗꯨꯀꯥꯟ ꯌꯥꯝ ꯀꯨꯡꯕ ꯂꯝꯕꯤ ꯌꯥꯝ ꯐꯔꯝꯅꯤꯅ ꯑꯩꯈꯣꯏꯒꯤ ꯒꯥꯔꯤꯁꯤ ꯌꯥꯝ ꯆꯤꯜꯂꯦ ꯍꯥꯏꯇꯥꯔꯦ ꯑꯗꯨꯒ ꯒꯥꯔꯤꯗꯣ ꯌꯥꯝ ꯆꯤꯜꯂꯕꯅꯤꯅ ꯑꯩꯈꯣꯏꯅ ꯁꯣꯝꯗ ꯆꯠꯄ ꯃꯇꯝꯗ ꯑꯩꯈꯣꯏ ꯏꯃꯥꯔꯖꯦꯟꯁꯤ ꯑꯣꯏꯕ ꯀꯌꯥ ꯑꯃꯁꯨ ꯅꯪꯍꯟꯗꯕ ꯃꯌꯥꯝ ꯑꯃ ꯂꯩꯔꯦ ꯑꯗꯨꯒ ꯑꯩꯈꯣꯏ ꯂꯝꯕꯤ ꯊꯣꯡ ꯐꯕꯅ ꯑꯩꯈꯣꯏꯔꯣꯝꯗ ꯑꯩꯈꯣꯏꯗ ꯂꯩꯔꯤꯁꯦ ꯑꯩꯈꯣꯏꯗ ꯊꯧꯕꯥꯜꯒꯤ ꯖꯤꯂꯥꯗ ꯑꯩꯈꯣꯏꯗ ꯑꯅꯝꯕꯅ ꯂꯩꯔꯤꯁꯦ ꯗꯤꯁꯇ꯭ꯔꯤꯛ ꯍꯣꯁꯄꯤꯇꯥꯜ ꯑꯗꯒꯤ ꯁ꯭ꯀꯨꯜ ꯂꯥꯏꯕ꯭ꯔꯦꯔꯤ ꯃꯔꯨꯑꯣꯏꯕ ꯂꯣꯏꯅ ꯑꯩꯈꯣꯏꯗ ꯂꯩꯔꯕꯅꯤꯅ ꯑꯩꯈꯣꯏꯗ ꯌꯥꯝꯅ ꯑꯋꯥꯕꯕꯨꯗꯤ ꯑꯣꯏꯗꯦ ꯑꯗꯨꯒ ꯍꯧꯖꯤꯛ ꯂꯩꯍꯟꯅꯤꯡꯕ ꯍꯥꯏꯕꯕꯨ ꯑꯩꯈꯣꯏꯒꯤ ꯁ꯭ꯄꯣꯠꯁꯀꯤ ꯃꯔꯨꯑꯣꯏꯅ ꯑꯗꯨꯒꯨꯝꯕ ꯈꯔꯗꯤ ꯂꯩꯍꯟꯅꯤꯡꯉꯤ